ꯚꯥꯔꯠꯀꯤ ꯄꯨꯋꯥꯔꯤ ꯑꯁꯤ ꯑꯩꯈꯣꯏ ꯑꯩꯈꯣꯏꯅ ꯍꯧꯖꯤꯛ ꯂꯩꯔꯤꯕ ꯚꯥꯔꯠ ꯑꯁꯤꯕꯨ ꯕ꯭ꯔꯤꯇꯤꯁ ꯃꯈꯜ ꯃꯈꯜ ꯀꯌꯥꯒꯤ ꯂꯥꯟꯊꯦꯡꯅꯔꯕ ꯃꯇꯨꯡꯗ ꯍꯧꯖꯤꯛꯀꯤ ꯅꯤꯡ ꯇꯝꯂꯕ ꯚꯥꯔꯠ ꯑꯃ ꯑꯣꯏꯔꯤꯕ ꯑꯁꯤꯕꯨ ꯚꯥꯔꯠꯀꯤ ꯄꯨꯋꯥꯔꯤꯅꯤ ꯂꯩꯕꯥꯛ ꯑꯁꯤ ꯀꯔꯝꯅ ꯁꯦꯝꯂꯛꯈꯤ ꯍꯥꯏꯕꯗ ꯃꯥꯟꯅꯗꯕ ꯇꯣꯉꯥꯟ ꯇꯣꯉꯥꯟꯕ ꯏꯁꯇꯦꯠ ꯃꯆꯥ ꯃꯆꯥ ꯃꯈꯩꯅ ꯄꯨꯟꯁꯤꯜꯂꯒ ꯉꯁꯤꯒꯤ ꯑꯣꯏꯔꯤꯕ ꯚꯥꯔꯠ ꯑꯁꯤ ꯁꯦꯝꯂꯛꯈꯤꯕꯅꯤ ꯑꯩꯍꯥꯛꯅ ꯄꯥꯝꯖꯕ ꯅꯤꯡꯇꯝꯕꯒꯤ ꯈꯣꯡꯖꯪꯗ ꯑꯈꯟꯅꯕ ꯂꯨꯆꯤꯡꯕ ꯑꯗꯨꯗꯤ ꯑꯩꯍꯣꯏ ꯃꯅꯤꯄꯨꯔꯒꯤ ꯕꯤꯔ ꯇꯤꯀꯦꯟꯗ꯭ꯔꯖꯤꯠꯅꯤ ꯕꯤꯔ ꯇꯤꯀꯦꯟꯗ꯭ꯔꯖꯤꯠ ꯇ꯭ꯌꯦꯟꯇꯤ ꯅꯥꯏꯟ ꯗꯤꯁꯦꯝꯕꯔ ꯅꯥꯏꯟꯇꯤꯟ ꯐꯤꯐꯇꯤ ꯁꯤꯛꯁꯇ ꯄꯣꯛꯈꯤ ꯃꯍꯥꯛꯅ ꯃꯅꯤꯄꯨꯔ ꯑꯁꯤꯕꯨ ꯕ꯭ꯔꯤꯇꯤꯁꯀꯤ ꯃꯈꯥꯗꯒꯤ ꯕ꯭ꯔꯤꯇꯤꯁꯀꯤ ꯂꯣꯏꯂꯝ ꯃꯈꯥꯗꯒꯤ ꯀꯟꯅꯕꯒꯤꯗꯃꯛꯇ ꯑꯆꯧꯕ ꯊꯧꯗꯥꯡ ꯂꯧꯔꯝꯈꯤ ꯇ꯭ꯌꯦꯟꯇꯤ ꯊ꯭ꯔꯤ ꯑꯦꯄ꯭ꯔꯤꯜꯒꯤ ꯅꯥꯏꯟꯇꯤꯟ ꯑꯥꯏꯇꯤ ꯋꯥꯟꯒꯤ ꯑꯦꯡꯒ꯭ꯂꯣ ꯋꯥꯔꯁꯤ ꯂꯣꯏꯔꯕ ꯑꯦꯡꯒ꯭ꯂꯣ ꯃꯅꯤꯄꯨꯔ ꯋꯥꯔꯁꯤꯗ ꯄꯥꯎꯅꯥ ꯕ꯭ꯔꯖꯕꯥꯁꯤ ꯁꯤꯈ꯭ꯔꯕ ꯃꯇꯨꯡꯗꯨꯗ ꯕ꯭ꯔꯤꯇꯤꯁꯅ ꯃꯅꯤꯄꯨꯔ ꯑꯁꯤꯕꯨ ꯂꯧꯁꯤꯟꯈ꯭ꯔꯕ ꯃꯇꯝꯗ ꯑꯥꯒꯁ ꯊꯥꯔꯇꯤꯟ ꯅꯤꯏꯟꯇꯤꯟ ꯑꯩꯠꯇꯤꯟ ꯅꯥꯏꯟꯇꯤ ꯋꯥꯟꯗ ꯑꯔꯣꯏꯕ ꯐꯥꯔꯁꯤ ꯇꯧꯗꯅ ꯕꯤꯔ ꯇꯤꯀꯦꯟꯗ꯭ꯔꯖꯤꯠ ꯑꯃꯗꯤ ꯊꯥꯡꯒꯥꯜ ꯖꯦꯅꯦꯔꯦꯜ ꯑꯅꯤꯕꯨ ꯍꯥꯠꯈꯤ